ꯍꯜꯂꯣ ꯑꯁꯤꯁꯦ ꯋꯦꯖꯦꯁ ꯃꯦꯅꯦꯖꯃꯦꯟꯈꯣꯏꯒꯤ ꯒ꯭ꯔꯨꯞ ꯑꯣꯏꯕꯤꯕ꯭ꯔ ꯑꯩꯈꯣꯏ ꯑꯩꯈꯣꯏ ꯑꯁꯤꯗ ꯑꯩꯈꯣꯏꯒꯤ ꯏꯔꯨꯞꯈꯣꯏꯒ ꯄꯥꯔꯇꯤ ꯃꯆꯥ ꯇꯧꯕꯒꯤ ꯑꯩꯈꯣꯏꯒꯤ ꯑꯃꯣꯠꯄꯒꯨꯝꯕꯁꯦ ꯌꯥꯝ ꯇꯥꯈ꯭ꯔꯦ ꯑꯗꯣ ꯂꯥꯛꯂꯒ ꯑꯩꯈꯣꯏꯒꯤ ꯂꯣꯀꯦꯁꯟꯁꯨ ꯑꯩ ꯋꯥꯠꯆꯞꯇ ꯊꯥꯔꯛꯀꯦ ꯑꯗꯨꯒ ꯅꯣꯏ ꯂꯥꯛꯂꯒ ꯑꯩꯈꯣꯏꯒꯤ ꯑꯃꯣꯠꯄꯒꯨꯝꯕꯁꯦ ꯑꯃꯨꯔꯛ ꯁꯦꯡꯍꯟꯕꯤꯌꯣ ꯑꯗꯨꯒ ꯑꯩꯈꯣꯏꯅ ꯅꯣꯏꯒꯤ ꯋꯦꯖꯦꯁꯀꯤ ꯃꯃꯜꯁꯨ ꯄꯤꯔꯅꯤ ꯑꯗꯨꯒ ꯅꯣꯏ ꯌꯥꯔꯗꯤ ꯑꯩꯈꯣꯏꯁꯦ ꯉꯟꯅ ꯊꯣꯛꯅꯤꯡꯉꯥꯏ ꯇꯧꯒꯦ ꯇꯧꯕꯅꯤ ꯑꯗꯣ ꯅꯣꯏ ꯌꯥꯔꯗꯤ ꯐꯥꯏꯚ ꯃꯤꯅꯤꯠꯁ ꯃꯃꯥꯡꯗ ꯑꯩꯈꯣꯏꯒꯤ ꯑꯩꯅ ꯂꯣꯀꯦꯁꯟ ꯄꯤꯕꯒꯤ ꯖꯒꯥꯗꯨꯗ ꯂꯥꯛꯅꯤꯡꯉꯥꯏ ꯇꯧꯕꯤꯌꯣ ꯑꯗꯨꯒ ꯑꯩꯈꯣꯏꯅ ꯇꯧꯕ ꯑꯃꯣꯠꯄꯒꯨꯝꯕ ꯑꯩꯈꯣꯏꯅ ꯆꯥꯏꯔꯒ ꯊꯝꯕꯒꯨꯝꯕꯁꯦ ꯅꯣꯏ ꯐꯖꯅ ꯁꯦꯡꯍꯟꯕꯤꯌꯣ ꯑꯨꯗꯒ ꯑꯩꯈꯣꯏꯅ ꯐꯠꯇꯕꯒꯨꯝꯕ ꯊꯝꯕꯁꯦ ꯅꯣꯏꯅ ꯐꯖꯅ ꯁꯦꯡꯍꯟꯕꯤꯌꯣ ꯑꯗꯨꯒ ꯅꯣꯏꯅ ꯅꯤꯕ ꯄꯩꯁꯥꯁꯨ ꯑꯩꯈꯣꯏꯅ ꯐꯤꯛꯁꯇ ꯄꯤꯒꯦ ꯑꯗꯨꯒ ꯅꯣꯏ ꯌꯥꯔꯗꯤ ꯉꯟꯅ ꯂꯥꯛꯅꯤꯡꯉꯥꯏ ꯇꯧꯕꯤꯌꯣ